ꯑꯩꯈꯣꯏꯒꯤ ꯑꯩꯈꯣꯏ ꯃꯩꯇꯩ ꯆꯩꯔꯥꯎꯕ ꯍꯥꯏꯁꯦ ꯌꯥꯝꯅ ꯑꯩꯈꯣꯏꯒꯤ ꯀꯨꯏꯔꯕ ꯏꯟꯗꯤꯖꯤꯅꯁ ꯑꯣꯏꯕ ꯆꯍꯤ ꯑꯩꯈꯣꯏꯒꯤ ꯚꯩꯒꯆꯟꯗ꯭ꯔꯒꯤ ꯑꯗꯨꯒꯤ ꯃꯃꯥꯡꯗꯒꯤ ꯇꯧꯔꯛꯑꯕ ꯀꯩꯅꯣꯅꯤ ꯄꯣꯠꯅꯤ ꯃꯁꯤ ꯌꯥꯝꯅ ꯑꯩꯈꯣꯏꯒꯤ ꯇꯧꯗꯕ ꯌꯥꯗ꯭ꯔꯕ ꯆꯍꯤ ꯈꯨꯗꯤꯡꯒꯤ ꯍꯥꯏ ꯇꯥꯔꯦ ꯑꯩꯈꯣꯏ ꯃꯩꯇꯩꯁꯤꯡꯁꯤꯒꯤ ꯑꯣꯏꯕ ꯑꯩꯈꯣꯏꯒꯤ ꯑꯩꯈꯣꯏꯗ ꯏꯪꯂꯤꯁꯇ ꯍꯥꯏꯔꯒꯅ ꯃꯣꯏꯁꯦ ꯃꯣꯏꯁꯦ ꯅ꯭ꯌꯨ ꯏꯌꯔꯒꯨꯝꯕꯅꯤ ꯑꯗꯨ ꯁꯤ ꯑꯩꯈꯣꯏꯁꯤ ꯆꯍꯤ ꯈꯨꯗꯤꯡꯒꯤ ꯑꯩꯈꯣꯏꯒꯤ ꯏꯁꯣꯔꯒ ꯂꯣꯏꯅꯅ ꯑꯗꯨꯝ ꯄꯥꯡꯊꯣꯛꯏ ꯃꯁꯤ ꯑꯩꯈꯣꯏ ꯃꯩꯇꯩꯁꯤꯡꯁꯤꯒꯤ ꯊꯥꯗꯣꯛꯅꯕ ꯌꯥꯗ꯭ꯔꯕ ꯏꯁꯣꯔꯒ ꯃꯔꯤ ꯂꯩꯅꯕ ꯊꯥꯏꯅꯗꯒꯤ ꯍꯧꯅ ꯑꯩꯈꯣꯏ ꯇꯧꯔꯛꯂꯕ ꯑꯩꯈꯣꯏꯒꯤ ꯑꯩꯈꯣꯏꯒꯤ ꯃꯅꯤꯄꯨꯔꯒꯤ ꯍꯥꯏ ꯇꯥꯔꯦ ꯑꯩꯈꯣꯏꯒꯤ ꯃꯩꯇꯩꯁꯤꯡꯒꯤꯗꯃꯛꯇꯗꯤ ꯁꯤ ꯇꯧꯗꯕ ꯌꯥꯗ꯭ꯔꯕ ꯑꯩꯈꯣꯏꯒꯤ ꯑꯩꯈꯣꯏꯒꯤ ꯁꯦꯂꯦꯕ꯭ꯔꯦꯁꯟ ꯑꯃꯅꯤ ꯃꯁꯤ ꯑꯩꯈꯣꯏꯒꯤ ꯃꯤꯄꯨꯝ ꯈꯨꯗꯤꯡꯃꯛꯅ ꯑꯩꯈꯣꯏ ꯆꯍꯤ ꯈꯨꯗꯤꯡꯒꯤꯁꯨ ꯇꯧꯅꯔꯤ ꯍꯟꯗꯛꯁꯨ ꯇꯧꯔꯤ ꯑꯗꯨꯅ ꯁꯤꯒꯤꯁꯤ ꯑꯩꯈꯣꯏ

ꯃꯆꯟꯅꯨꯄꯤꯅ ꯑꯩꯈꯣꯏꯒꯤ ꯃꯕꯨꯡꯁꯤꯡꯁꯤꯅ ꯑꯩꯈꯣꯏꯒꯤ ꯍꯤꯌꯥꯡꯒꯩꯒꯤ ꯅꯤꯅꯤ ꯄꯥꯟꯕꯁꯤꯗ ꯃꯆꯟꯁꯤꯡꯁꯤꯕꯨ ꯑꯩꯈꯣꯏꯅ ꯀꯧꯖꯕꯅꯤ ꯑꯩꯈꯣꯏꯒꯤ ꯑꯩꯈꯣꯏꯒꯤ ꯀꯨꯏꯔꯕ ꯊꯥꯗꯣꯛꯅꯕ ꯎꯅꯗ꯭ꯔꯕ ꯆꯍꯤ ꯑꯃꯒꯤꯗ ꯅꯣꯡꯃꯇꯪ ꯅꯤꯅꯤ ꯄꯥꯟꯕ ꯅꯨꯃꯤꯠꯁꯤꯗ ꯑꯩꯈꯣꯏꯅ ꯑꯩꯈꯣꯏꯒꯤ ꯑꯩꯈꯣꯏꯒꯤ ꯃꯕꯨꯡ ꯃꯧꯄ꯭ꯋꯥ ꯑꯣꯏꯕꯁꯤꯡꯁꯤꯅ ꯀꯩꯅꯣ ꯑꯩꯈꯣꯏꯒꯤ ꯏꯆꯟꯒꯤꯗꯃꯛꯇ ꯏꯆꯦꯒꯤꯗꯃꯛꯇ ꯑꯩꯈꯣꯏꯅ ꯑꯉꯝꯕ ꯈꯔ ꯑꯩꯈꯣꯏꯅ ꯈꯨꯗꯣꯟ ꯇꯝꯖꯕꯅꯤ ꯁꯤꯗꯩꯁꯤꯗ ꯑꯩꯈꯣꯏꯒꯤ ꯑꯩꯈꯣꯏꯒꯤ ꯅꯤꯡꯊꯧ ꯄꯥꯜꯂꯤꯉꯩ ꯍꯥꯛꯇꯛꯇꯅ ꯄꯤꯕꯥ ꯆꯥꯛꯀꯧꯕ ꯇꯧꯔꯝꯃꯤ ꯑꯗꯣ ꯅꯤꯡꯊꯧ ꯄꯥꯜꯂꯤꯉꯩ ꯃꯇꯝꯗꯒꯤ ꯑꯗꯨꯒ ꯑꯗꯨꯒꯤ ꯃꯇꯨꯡꯗꯒꯤ ꯆꯍꯤ ꯆꯅꯤꯒꯤ ꯃꯇꯨꯡꯗꯒꯤꯗꯤ ꯑꯩꯈꯣꯏ ꯁꯤ ꯑꯩꯈꯣꯏꯒꯤ ꯄꯤꯕꯥꯁꯤꯗꯤ ꯌꯥꯝꯅ ꯌꯥꯝꯃꯛꯄꯅꯤꯅ ꯑꯗꯨꯅ ꯅꯤꯡꯉꯣꯟ ꯅꯤꯡꯉꯣꯟꯁꯦ ꯑꯣꯏꯅ ꯀꯧꯕꯒꯤ ꯑꯣꯏꯅ ꯅꯤꯡꯊꯧ ꯍꯥꯛꯇꯛꯀꯤ ꯅꯤꯡꯊꯧꯒꯤ ꯃꯃꯤꯡꯗꯣ ꯀꯥꯎꯊꯣꯛꯈ꯭ꯔꯦ ꯑꯗꯨ ꯍꯥꯛꯇꯛꯇꯒꯤ ꯄꯤꯕꯥ ꯆꯥꯛꯀꯧꯕ ꯇꯣꯛꯈꯔꯦ ꯑꯩꯈꯣꯏꯒꯤ ꯅꯨꯄꯤ ꯑꯣꯏꯅ ꯅꯨꯄꯥ ꯑꯣꯏꯅ ꯀꯧꯕꯅ ꯅꯨꯄꯤ ꯅꯤꯡꯉꯣꯟꯁꯤꯡꯁꯤ ꯑꯣꯏꯅ ꯅꯨꯄꯥꯅ ꯀꯧꯕꯅ ꯐꯔꯦ ꯍꯥꯏꯗꯅ ꯑꯗꯨꯃꯥꯏꯅ ꯇꯧꯅꯒꯤꯕꯅꯤ ꯑꯩꯈꯣꯏꯒꯤ ꯅꯤꯡꯉꯣꯟ ꯆꯥꯛꯀꯧꯕ ꯑꯩꯈꯣꯏ ꯍꯤꯌꯥꯡꯒꯩꯒꯤ ꯅꯤꯅꯤ ꯄꯥꯟꯕ ꯍꯥꯏꯕꯁꯦ ꯌꯥꯝꯅ ꯅꯨꯡꯁꯤꯅꯕ ꯃꯕꯨꯡ ꯃꯧꯄ꯭ꯋꯥ ꯃꯌꯥꯝꯒꯤ ꯅꯨꯡꯁꯤꯅꯖꯕ ꯑꯩꯈꯣꯏꯒꯤ ꯊꯗꯠꯅꯕ ꯌꯥꯔꯔꯣꯏꯗꯕ ꯑꯊꯥꯞꯄꯗ ꯀꯟꯇ꯭ꯔꯤꯗ ꯂꯩꯔꯒꯁꯨ ꯑꯩꯈꯣꯏꯒꯤ ꯆꯍꯤ ꯆꯍꯤ ꯑꯃꯒꯤ ꯑꯩꯈꯣꯏꯒꯤ ꯎꯅꯔꯨꯗ꯭ꯔꯕꯗꯣ ꯑꯗꯨ ꯍꯤꯌꯥꯡꯒꯩꯒꯤ ꯅꯤꯅꯤ ꯄꯥꯟꯕꯁꯤꯒꯤ ꯌꯧꯗ꯭ꯔꯤꯉꯩꯗ ꯑꯩꯈꯣꯏ ꯂꯣꯏꯅ ꯂꯥꯛꯅꯔꯒ ꯑꯩꯈꯣꯏꯒꯤ ꯃꯕꯨꯡꯁꯤꯡꯁꯤꯅ ꯃꯆꯟꯅꯨꯄꯤꯁꯤꯡꯁꯤꯗ ꯑꯉꯝꯕ ꯅꯨꯡꯁꯤ ꯆꯥꯟꯅ ꯑꯉꯝꯕ ꯈꯔ ꯀꯩꯅꯣ ꯆꯥꯃꯤꯟꯅꯕꯒꯤꯅꯤ ꯑꯩꯈꯣꯏꯒꯤ ꯀꯥꯎꯅꯗꯅꯕꯒꯤ ꯊꯝꯃꯣꯏꯒꯤ ꯃꯔꯤ ꯑꯃ ꯃꯕꯨꯡ ꯃꯧꯄ꯭ꯋꯥꯒꯤ ꯃꯕꯨꯡ ꯃꯆꯟꯒꯤ ꯃꯕꯨꯡ ꯃꯆꯟꯒꯤ ꯑꯗꯨꯒꯨꯝꯕ ꯄꯣꯠ ꯑꯃ ꯑꯣꯏ ꯑꯁꯤ ꯑꯩꯈꯣꯏꯒꯤ ꯇꯧꯗꯕ ꯌꯥꯗ꯭ꯔꯕ ꯃꯊꯧ ꯑꯃꯅꯤ ꯍꯧꯖꯤꯛ ꯍꯧꯖꯤꯛ ꯑꯗꯨꯝ ꯉꯁꯤꯕꯧꯇ ꯑꯗꯨꯝ ꯆꯠꯊꯔꯒꯁꯨ ꯂꯥꯛꯆꯔꯤ ꯑꯁꯤ ꯑꯩꯈꯣꯏ ꯑꯗꯨꯝ ꯃꯤꯄꯨꯝ ꯈꯨꯗꯤꯡꯃꯛꯇꯁꯨ ꯇꯧꯍꯟꯅꯤꯡꯉꯤ ꯑꯁꯤ ꯀꯥꯎꯍꯟꯕꯁꯨ ꯄꯥꯝꯗꯦ ꯀꯥꯎꯗꯅꯕꯁꯨ ꯍꯣꯠꯅꯕꯤꯌꯨ ꯃꯤꯄꯨꯝ ꯈꯨꯗꯤꯡꯃꯛꯅ ꯑꯗꯨꯅ ꯑꯩꯈꯣꯏꯒꯤ ꯅꯤꯡꯉꯣꯟ ꯆꯥꯛꯀꯧꯕ ꯍꯥꯏꯕꯁꯤ ꯑꯩꯈꯣꯏꯒꯤ ꯆꯍꯤ ꯑꯃꯒꯤ ꯑꯃꯨꯛꯇꯪ ꯊꯣꯛꯄ ꯄꯣꯠꯅꯤ ꯑꯗꯨ ꯁꯤ ꯑꯩꯈꯣꯏꯒꯤ ꯑꯊꯥꯞ ꯑꯊꯥꯞꯗ ꯂꯩꯕꯁꯨ ꯅꯪꯅꯕ ꯑꯗꯨꯝ ꯂꯥꯛꯏ ꯍꯧꯖꯤꯛꯐꯥꯎꯁꯨ ꯇꯧꯖꯔꯤ ꯑꯗꯨꯒꯤ ꯑꯩꯈꯣꯏꯒꯤ ꯁꯤꯒꯤꯁꯤꯃ ꯑꯗꯨꯝ ꯇꯧꯗ꯭ꯔꯕ ꯌꯥꯗ꯭ꯔꯕꯅꯦꯅ ꯑꯩꯈꯣꯏꯒꯤ ꯑꯩꯅ ꯃꯤꯌꯥꯝꯗ ꯊꯝꯖꯔꯤ ꯀꯥꯎꯅꯗꯅꯕ ꯑꯩꯈꯣꯏꯒꯤ ꯁꯤ ꯑꯩꯈꯣꯏ ꯊꯥꯗꯣꯛꯄ ꯌꯥꯗ꯭ꯔꯝꯅꯦꯅ ꯈꯜꯂꯒ ꯑꯗꯨꯒ ꯑꯇꯣꯞꯄ ꯑꯃꯅ ꯌꯥꯎꯁꯪ ꯍꯥꯏꯕ ꯑꯃ ꯂꯩꯔꯤ ꯃꯩꯇꯩꯒꯤ ꯁꯤꯒꯤ ꯀꯨꯏꯔꯕ ꯑꯩꯈꯣꯏꯒꯤ ꯏꯟꯗꯤꯖꯦꯅꯁ ꯍꯥꯏ ꯇꯥꯔꯦꯀꯣ ꯌꯥꯎꯁꯪ ꯀꯨꯝꯍꯩꯁꯤꯗ ꯑꯩꯈꯣꯏꯒꯤ ꯅꯨꯃꯤꯠ ꯃꯉꯥꯅꯤ ꯆꯠꯊꯅꯩ ꯃꯩꯇꯩꯒꯤ ꯑꯣꯏꯕ ꯑꯩꯈꯣꯏꯒꯤ ꯊꯥꯕꯜ ꯆꯣꯡꯕ ꯈꯣꯠꯄ ꯅꯥꯠꯀꯤ ꯃꯌꯥꯝ ꯇꯧꯋꯤ ꯁꯤꯗ ꯑꯩꯈꯣꯏꯒꯤ ꯀꯩꯅꯣꯒꯤ ꯅꯨꯃꯤꯠ ꯃꯉꯥ ꯑꯍꯧꯕ ꯅꯨꯃꯤꯠꯇ ꯑꯩꯈꯣꯏ ꯌꯥꯎꯁꯪ ꯃꯩ ꯊꯥꯏ ꯑꯉꯥꯡ ꯃꯆꯥ ꯃꯁꯨ ꯖꯣꯏꯄꯔ ꯃꯌꯥꯝ ꯏꯜꯂꯒ ꯑꯩꯈꯣꯏꯒꯤ ꯀꯩꯅꯣ ꯇꯧꯕ ꯌꯥꯎꯋꯤ ꯑꯩꯈꯣꯏꯒꯤ ꯄꯩꯁꯥ ꯅꯥꯀꯊꯦꯡ ꯃꯌꯥꯝ ꯆꯠꯂꯤ ꯑꯗꯨ ꯅꯨꯃꯤꯠ ꯃꯉꯥꯅꯤ ꯃꯅꯨꯡꯁꯤꯗ ꯊꯥꯕꯜ ꯆꯣꯡꯕ ꯈꯣꯠꯄ ꯃꯌꯥꯝ ꯂꯩꯁꯥꯕꯤ ꯄꯥꯈꯪ

ꯑꯩꯈꯣꯏꯒꯤ ꯂꯩꯔꯤꯕ ꯑꯩꯈꯣꯏ ꯏꯃꯥ ꯏꯕꯦꯟ ꯈꯪꯗꯦ ꯑꯩꯈꯣꯏ ꯂꯩꯔꯤꯕ ꯁꯥꯒꯩ ꯅꯥꯇꯩ ꯃꯌꯥꯝꯗꯁꯤꯃ ꯑꯩꯈꯣꯏ ꯏꯆꯝ ꯆꯝꯅ ꯑꯩꯈꯣꯏꯒꯤ ꯑꯗꯨꯝ ꯇꯧꯕꯤꯌꯣꯅ ꯆꯍꯤ ꯈꯨꯗꯤꯡꯒꯤ ꯀꯩꯅꯣ ꯇꯧꯔꯤꯕ ꯄꯣꯠꯁꯦ ꯀꯥꯏꯍꯟꯕꯤꯗꯅꯕ ꯁꯦꯔꯥꯟ ꯇꯨꯔꯥꯟꯕ ꯇꯧꯕꯤꯗꯅꯕ ꯑꯗꯨꯝ ꯅꯥꯠꯀꯤ ꯊꯥꯏꯅꯗꯒꯤ ꯆꯠꯅꯕꯤꯗꯣ ꯑꯗꯨꯝ ꯇꯧꯕꯤꯅꯕ ꯉꯁꯤꯕꯨꯛ ꯑꯗꯨꯝ ꯇꯧꯕꯤꯌꯣꯅ ꯍꯥꯏꯖꯔꯤ